ꯇꯣꯏꯟꯇꯤ ꯅꯥꯏꯟꯠ ꯑꯦꯄ꯭ꯔꯤꯜ ꯑꯅꯨꯄꯃꯥ ꯅꯤꯉꯣꯝꯕꯝꯒꯤ ꯕꯥꯔꯗꯦꯅꯤ ꯊꯔꯠ ꯖꯦꯅꯋꯥꯔꯤ ꯑꯩꯈꯣꯏꯒꯤ ꯊꯔꯠ ꯑꯅꯤꯕꯔꯁꯔꯤ ꯑꯣꯏꯗꯣꯏꯅꯤ ꯏꯂꯦꯕꯦꯟꯠ ꯃꯦ ꯑꯁꯤꯅ ꯑꯩ ꯑꯍꯩꯕꯝ ꯗꯦꯅꯤꯁ ꯁꯤꯡꯒꯤ ꯕꯔꯗꯦꯅꯤ ꯊꯥꯔꯇꯤꯟꯠ ꯑꯦꯄ꯭ꯔꯤꯜ ꯅꯣꯕꯦꯝꯕꯔ ꯍꯟꯗꯛ ꯂꯥꯛꯏꯁꯤꯅ ꯁꯤꯒꯤꯁꯤꯅ ꯗꯤꯋꯥꯂꯤ ꯑꯣꯏꯗꯣꯏꯅꯦ ꯇꯣꯏꯟꯇꯤ ꯁꯤꯛꯁ ꯗꯤꯁꯦꯝꯕꯔꯁꯤꯗ ꯍꯟꯗꯛ ꯆꯍꯤꯁꯤꯗ ꯑꯩꯒꯤ ꯕꯥꯏꯛ ꯂꯩꯕ ꯆꯍꯤ ꯑꯃ ꯐꯥꯗꯣꯏꯅꯤ